ꯍꯜꯂꯣ ꯁꯤꯕꯨ ꯇꯦꯟꯊꯥꯒꯤ ꯉꯥ ꯌꯣꯟꯐꯝꯂꯣ ꯉꯥꯁꯤ ꯀꯦꯖꯤꯗ ꯀꯌꯥ ꯄꯤꯒꯦ ꯑꯣꯐꯔ ꯂꯩꯕ꯭ꯔꯣ ꯑꯣ ꯑꯗꯨꯗꯤ ꯀꯦꯖꯤ ꯇꯔꯥꯃꯨꯛꯇ ꯂꯧꯕ ꯂꯥꯛꯆꯒꯦ ꯑꯣ ꯍꯦꯛ ꯂꯥꯛꯄꯒ ꯄꯥꯎ ꯐꯥꯎꯖꯔꯛꯑꯒꯦꯀꯣ ꯎꯝ ꯊꯝꯖꯔꯦ ꯊꯝꯖꯔꯦ